ꯚꯥꯔꯠꯀꯤ ꯑꯦꯟꯇꯔꯇꯦꯟꯃꯦꯟꯒꯤ ꯏꯟꯗꯁꯇ꯭ꯔꯤ ꯑꯁꯤ ꯑꯁꯨꯛꯀꯤ ꯃꯇꯤꯛ ꯌꯥꯝꯅ ꯈꯦꯠꯅꯔꯦ ꯂꯩꯕꯥꯛ ꯑꯁꯤꯒꯤ ꯈ꯭ꯋꯥꯏꯗꯒꯤ ꯃꯃꯤꯡ ꯆꯠꯄ ꯑꯦꯟꯇꯔꯇꯦꯟꯃꯦꯟ ꯈꯔꯗꯤ ꯕꯤꯛ ꯕꯣꯁ ꯏꯟꯗꯤꯌꯥꯟ ꯑꯥꯏꯗꯣꯟ ꯁꯥ ꯔꯦ ꯒ ꯃ ꯄꯥ ꯗꯥꯟꯁ ꯖꯒꯣꯏ ꯀꯌꯥꯁꯤꯡ ꯑꯁꯤ ꯁꯣ ꯇꯧꯗꯨꯅ ꯎꯠꯂꯤ ꯕꯤꯛ ꯕꯣꯁ ꯑꯁꯤ ꯃꯤꯌꯥꯝꯅ ꯌꯥꯝꯅ ꯄꯥꯝꯅ ꯌꯦꯡꯅꯩ